ꯚꯥꯔꯠꯇ ꯂꯩꯔꯤꯕ ꯚꯥꯔꯠꯀꯤ ꯃꯤꯆꯝ ꯄ꯭ꯔꯖꯥꯁꯤꯡ ꯑꯁꯤꯕꯨ ꯆꯥꯎꯈꯠꯅꯕꯒꯤꯗꯃꯛ ꯚꯥꯔꯠ ꯁꯔꯀꯥꯏꯅ ꯑꯉꯛꯄ ꯃꯑꯣꯡꯗ ꯍꯣꯠꯅꯔꯤ ꯍꯧꯖꯤꯛꯇꯤ ꯌꯥꯝꯅ ꯆꯥꯎꯈꯠꯈꯤꯕꯅ ꯃꯔꯝ ꯑꯣꯏꯔꯒ ꯅ꯭ꯌꯨꯀꯂꯤꯌꯔ ꯑꯃꯗꯤ ꯑꯥꯔꯇꯤꯐꯤꯁꯦꯜ ꯏꯟꯇꯤꯂꯤꯖꯦꯟꯁ ꯑꯦ ꯑꯥꯏꯒꯤ ꯈꯨꯊꯥꯡꯗ ꯌꯥꯝꯅ ꯂꯝꯖꯦꯟ ꯇꯥꯟꯅꯔꯤ ꯃꯁꯤꯗ ꯑꯩꯈꯣꯏꯕꯨ ꯀꯦꯝꯍꯟꯗꯨꯅ ꯑꯉꯛꯄ ꯃꯑꯣꯡ ꯚꯥꯔꯠꯀꯤ ꯁꯔꯀꯥꯔꯅ ꯍꯣꯠꯅꯔꯤ ꯈꯨꯗꯝ ꯑꯣꯏꯅ ꯍꯥꯏꯔꯕꯗ ꯕꯦꯇꯤ ꯕꯆꯥꯎ ꯕꯦꯇꯤ ꯄꯔꯍꯥꯎꯑꯣ ꯌꯣꯖꯅꯥ ꯑꯃꯗꯤ ꯗꯤꯖꯤꯇꯦꯜ ꯏꯟꯗꯤꯌꯥ ꯑꯁꯤꯅꯆꯤꯡꯕ ꯚꯥꯔꯠ ꯁꯔꯀꯥꯔꯒꯤ ꯆꯥꯎꯈꯠ ꯈꯣꯡꯊꯥꯡ

ꯁ꯭ꯀꯤꯝ ꯑꯁꯤ ꯁ꯭ꯀꯤꯝ ꯀꯌꯥꯃꯔꯨꯝ ꯂꯩ